ꯑꯩꯒꯤ ꯃꯐꯝꯒꯤ ꯂꯣꯀꯦꯜ ꯑꯥꯔꯠ ꯑꯃꯁꯨꯡ ꯀ꯭ꯔꯥꯐꯁꯤꯡꯕꯨ ꯃꯇꯦꯡ ꯄꯥꯡꯅꯕ ꯁꯔꯀꯥꯔꯅ ꯄꯥꯏꯈꯠꯂꯤꯕ ꯊꯧꯔꯥꯡꯁꯤꯡ ꯍꯥꯏꯔꯒꯗꯤ ꯗꯤꯖꯥꯏꯟ ꯑꯃꯁꯨꯡ ꯇꯦꯛꯅꯣꯂꯣꯖꯤ ꯑꯞꯒ꯭ꯔꯦꯠ ꯇꯧꯕ ꯑꯗꯨꯗꯒꯤ ꯇ꯭ꯔꯦꯅꯤꯡ ꯁꯦ ꯍꯥꯏꯗꯤ ꯄꯤꯕ ꯑꯥꯔꯇꯤꯁꯁꯤꯡꯗ

ꯍꯥꯏꯗꯤ ꯗꯤꯖꯥꯏꯟ ꯑꯅꯧꯕ ꯄ꯭ꯔꯣꯇꯦꯞ ꯑꯅꯧꯕꯁꯤꯡ ꯗꯤꯕ꯭ꯂꯞ ꯇꯧꯕꯤꯕ ꯑꯗꯨꯗꯒꯤ ꯃꯣꯗ꯭ꯔꯟ ꯏꯀ꯭ꯋꯤꯞꯃꯦꯟ ꯃꯌꯥꯝ ꯑꯃ ꯀꯩꯅꯣ ꯀ꯭ꯔꯥꯐꯃꯦꯟ ꯍꯥꯏꯗꯤ ꯁꯤꯡꯗ ꯈꯨꯗꯣꯡ ꯆꯥꯕ ꯄꯤꯍꯟꯕ

ꯀꯩꯅꯣ ꯄꯥꯔꯇꯤꯁꯟꯁꯤꯡꯗ ꯃꯥꯒꯤ ꯂꯣꯟ ꯑꯃꯁꯨꯡ ꯁꯕꯁꯤꯗꯤꯁ ꯑꯗꯨꯗꯒꯤ ꯀꯩꯅꯣ ꯐꯟ ꯃꯌꯥꯝ ꯑꯃ ꯄꯤꯕꯤꯕ ꯁꯤꯡꯅꯆꯤꯡꯕ